ꯑꯩꯅ ꯂꯩꯀꯣꯜ ꯁꯦꯟꯅꯕ ꯍꯧꯔꯛꯈꯤꯕꯁꯦ ꯀ꯭ꯂꯥꯁ ꯅꯥꯏꯟꯗꯒꯤꯅꯦ ꯑꯗꯣ ꯀ꯭ꯂꯥꯁ ꯅꯥꯏꯟꯗꯥꯒꯤ ꯌꯥꯝ ꯐꯖꯅ ꯁꯦꯅꯔꯛꯈꯤꯕꯅꯦ ꯑꯍꯥꯟꯕꯗꯤ ꯑꯩꯅ ꯁꯦꯟꯅꯕ ꯅꯠꯇꯦ ꯑꯩꯒꯤ ꯃꯃꯥꯅ ꯍꯥꯟꯅ ꯁꯦꯝꯖꯕꯅꯦꯕꯀꯣ ꯌꯥꯝꯅ ꯆꯥꯎꯗꯕꯤꯗ ꯄꯤꯛꯇꯛꯅ ꯁꯦꯝꯃꯦ ꯑꯗꯣ ꯀ꯭ꯂꯥꯁ ꯑꯩꯅ ꯀ꯭ꯂꯥꯁ ꯁꯦꯚꯦꯟ ꯀꯥꯔꯛꯄ ꯁ꯭ꯋꯥꯏꯁꯤꯗꯒꯤ ꯃꯃꯥꯅ ꯁꯦꯟꯅꯖꯔꯛꯄꯅꯦꯕ ꯑꯗꯨ ꯃꯃꯥꯁꯦ ꯀ꯭ꯂꯥꯁ ꯑꯩꯠ ꯂꯣꯏꯔꯛꯄ ꯑꯁ꯭ꯋꯥꯏ ꯁ꯭ꯋꯥꯏꯁꯤꯗꯅꯦ ꯃꯗꯣ ꯅꯔꯛꯄꯗꯒꯤ ꯑꯩꯅ ꯑꯣꯏꯅ ꯐꯖꯅ ꯑꯃꯨꯛ ꯁꯦꯟꯅꯕ ꯍꯧꯔꯛꯄꯅꯦꯕꯀꯣ ꯂꯩ ꯂꯩꯀꯣꯜꯁꯦ ꯑꯩꯁꯦ ꯑꯗꯨꯝ ꯌꯥꯝ ꯀꯟꯅꯗꯤ ꯄꯥꯝꯕ ꯑꯣꯏꯗꯦ ꯂꯩꯀꯣꯜ ꯁꯦꯟꯅꯕꯁꯦ ꯑꯗꯣ ꯑꯩꯒꯤ ꯃꯃꯥꯅ ꯅꯔꯥꯒ ꯂꯩꯔꯕꯅꯤꯅ ꯑꯩꯅ ꯅꯠꯇ꯭ꯔꯗꯤ ꯑꯇꯣꯞꯄꯅ ꯇꯧꯕꯤꯅꯤꯉꯥꯏꯗꯣ ꯂꯩꯇ꯭ꯔꯕꯅꯤꯅ ꯑꯩꯅ ꯑꯣꯏꯅ ꯁꯦꯟꯔꯛꯑꯦ ꯑꯗꯣ ꯁꯦꯟꯅꯔꯛꯑꯕꯅꯤꯅ ꯑꯩꯗꯣ ꯁꯨꯝ ꯎꯔꯛꯄꯗꯨꯗ ꯑꯩꯈꯣꯏꯒꯤ ꯐꯖꯕꯗꯣ ꯎꯔꯛꯄꯗꯨꯗ ꯑꯩꯁꯦ ꯄꯥꯝꯃꯛꯑꯦ ꯑꯗꯨꯅ ꯐꯖꯅ ꯑꯗꯨꯝ ꯁꯦꯟꯅꯔꯦ ꯍꯧꯖꯤꯛꯁꯨ ꯑꯗꯨꯝ ꯁꯦꯟꯅꯔꯤ ꯑꯗꯨꯒ ꯂꯩꯀꯣꯜ ꯁꯦꯟꯅꯕ ꯍꯥꯏꯁꯦ ꯌꯥꯝꯅ ꯅꯨꯡꯉꯥꯏꯌꯦ ꯎꯕꯗꯁꯨ ꯌꯥꯝꯅ ꯐꯖꯕ ꯑꯗꯨꯗꯒꯤꯗꯤ ꯑꯩꯒꯤ ꯄꯨꯛꯅꯤꯡꯁꯨ ꯌꯥꯝꯅ ꯏꯪꯍꯟꯂꯦ ꯑꯗꯒꯤꯗꯤ ꯑꯩ ꯍꯩ ꯂꯩꯁꯦ ꯌꯥꯝ ꯄꯥꯝꯃꯦꯕꯀꯣ ꯑꯩ ꯍꯩ ꯂꯩꯁꯦ ꯄꯥꯝꯕꯅꯤꯅ ꯑꯩꯒꯤ ꯌꯨꯝꯒꯤ ꯑꯀꯣꯏꯕꯗꯁꯨ ꯎ ꯅꯨꯡ ꯊꯥꯔꯦ ꯍꯩ ꯀꯩꯀ ꯌꯥꯝꯅ ꯄꯥꯟꯍꯜꯂꯦ ꯑꯗꯨꯒ ꯅꯀꯥꯟ ꯅꯀꯥꯟꯉꯨꯝꯕ ꯍꯥꯏꯗꯤ ꯎꯗꯨꯒꯤ ꯅꯀꯥꯟꯉꯨꯝꯕ ꯅꯠꯇ꯭ꯔꯥꯒ ꯑꯩꯒꯤ ꯊꯣꯡꯒꯥꯜ ꯆꯪꯉꯛꯄ ꯀꯩꯀꯥꯗꯨꯗ ꯑꯩꯒꯤ ꯂꯩ ꯊꯥꯏꯌꯦ ꯑꯩꯒꯤ ꯊꯣꯡꯒꯥꯜꯗꯣ ꯍꯦꯛ ꯆꯪꯉꯛꯄ ꯃꯇꯝꯗ ꯌꯥꯝꯅ ꯏꯪꯅ ꯆꯤꯛꯅ ꯌꯥꯝꯅ ꯅꯨꯡꯉꯥꯏꯕ ꯍꯥꯏꯕꯗꯣ ꯑꯣꯏꯌꯦ ꯑꯗꯨꯒ ꯑꯩꯒꯤ ꯌꯨꯝꯗꯣ ꯂꯣꯏꯅ ꯑꯅꯝꯕꯅ ꯔꯥꯎꯟ ꯀꯣꯏꯁꯤꯟꯂꯦꯕꯀꯣ ꯎ ꯋꯥꯅ ꯍꯥꯏꯗꯤ ꯍꯩ ꯂꯣꯏꯅ ꯑꯅꯝꯕ ꯁꯨꯅ ꯄꯥꯜꯂꯦ ꯍꯩ ꯂꯩꯗꯣ ꯑꯩꯅ ꯆꯥꯅꯤꯡꯕ ꯃꯇꯝ ꯑꯃ ꯍꯦꯛꯇꯗꯀꯣ ꯑꯗꯨꯝ ꯆꯥꯕꯨ ꯆꯥꯅꯤꯡꯒꯗꯤ ꯑꯩ ꯅꯨꯡꯗꯥꯡ ꯑꯣꯏꯒꯦꯔꯥ ꯑꯃ ꯑꯣꯏꯒꯦꯔꯥ ꯑꯗꯨꯝ ꯍꯦꯛꯑꯒ ꯑꯗꯨꯝ ꯆꯥꯕꯁꯨ ꯐꯪꯏ ꯌꯥꯝ ꯅꯨꯡꯉꯥꯏ ꯂꯩꯅꯗꯕꯤꯗ ꯁꯦꯜ ꯃꯥꯡꯍꯟꯗꯕꯤꯗ ꯌꯥꯝꯅ ꯅꯨꯡꯉꯥꯏꯅ ꯆꯥꯕꯁꯨ ꯐꯪꯏ ꯑꯗꯨꯗꯒꯤꯗꯤ ꯌꯨꯝꯒꯤ ꯑꯀꯣꯏꯕꯗ ꯂꯩ ꯌꯥꯝ ꯄꯥꯟꯍꯟꯕ ꯑꯗꯨꯗꯒꯤꯗꯤ ꯎ ꯋꯥ ꯃꯌꯥꯝ ꯄꯥꯟꯍꯟꯕ ꯍꯥꯏꯕꯁꯤ ꯑꯩꯈꯣꯏꯒꯤ ꯏꯃꯨꯡꯒꯤ ꯑꯃꯗꯤ ꯁꯣꯁꯥꯏꯇꯤꯁꯤꯒꯤ ꯀꯥꯟꯅꯕꯅꯦ ꯍꯥꯏꯗꯤ ꯌꯥꯝꯅ ꯍꯧꯖꯤꯛ ꯁꯥꯒꯠꯂꯛꯑꯦ ꯀ꯭ꯂꯥꯏꯃꯦꯠ ꯆꯦꯟꯖ ꯌꯥꯝꯅ ꯇꯧꯔꯛꯑꯦ ꯑꯗꯨꯅ ꯎ ꯋꯥ ꯌꯥꯝꯅ ꯊꯥꯕꯁꯦ ꯌꯥꯝꯅ ꯗꯥꯔꯀꯔ ꯑꯣꯏꯌꯦ ꯑꯗꯨꯅ ꯑꯩꯁꯨ ꯑꯩꯈꯣꯏꯒꯤ ꯌꯨꯝꯗ ꯊꯥꯌꯦ ꯑꯩꯈꯣꯏꯒꯤ ꯌꯨꯝꯗꯣ ꯌꯥꯝꯅ ꯅꯨꯡꯉꯥꯏꯌꯦ ꯏꯪꯅ ꯆꯤꯛꯅ ꯂꯩꯕ ꯍꯥꯏꯕꯗꯣ ꯑꯣꯏꯕꯅꯤꯅ ꯎ ꯋꯥ ꯊꯥꯕ ꯈꯣꯠꯄꯁꯦ ꯌꯥꯝꯅ